ꯑꯩꯈꯣꯏ ꯂꯩꯀꯥꯏꯒꯤ ꯃꯤꯡ ꯃꯉꯥ ꯈꯛꯇꯪ ꯍꯥꯏꯖꯒꯦ ꯑꯍꯥꯟꯕꯗ ꯊꯧꯕꯥꯜꯃꯌꯨꯝ ꯕꯥꯂꯤꯌꯥꯖꯨꯗꯤꯟ ꯁꯦꯛ ꯁꯨꯜꯇꯥꯜ ꯑꯅꯤꯁꯨꯕꯗ ꯌꯨꯝꯅꯥꯝ ꯁꯨꯔꯖꯀꯥꯟꯇ ꯁꯤꯡꯍꯥ ꯑꯍꯨꯝꯁꯨꯕꯗ ꯃꯣꯏꯆꯤꯡꯃꯌꯨꯝ ꯔꯤꯍꯥꯜ ꯑꯕꯥꯁ ꯁꯤꯡ ꯃꯔꯤꯁꯨꯕꯗ ꯁꯣꯔꯣꯈꯥꯏꯕꯝ ꯅꯟꯗꯤꯕꯂꯥ ꯗꯦꯕꯤ ꯃꯉꯥꯁꯨꯕꯗ ꯌꯨꯝꯈꯥꯏꯕꯝ ꯔꯤꯌꯥꯖꯨꯗꯤꯟ ꯑꯥꯍꯃꯗ ꯈꯥꯟ